ꯍꯜꯂꯣ ꯑꯥ ꯁꯤ ꯑꯣꯖꯥ ꯗꯦꯕꯦꯟꯗ꯭ꯔꯔꯥ ꯑꯣ ꯑꯣꯖꯥꯗꯒꯤ ꯑꯩ ꯀꯩꯅꯣꯒꯤ ꯑꯣꯖꯥ ꯍꯣꯏ ꯗꯨꯀꯥꯟꯗꯒꯤꯅꯦ ꯑꯩꯗꯣ ꯀꯩꯅꯣꯒꯤ ꯃꯔꯨ ꯃꯔꯥꯡ ꯈꯔ ꯂꯧꯒꯦꯅ ꯈꯟꯕ ꯍꯥꯏꯗꯤ ꯑꯩꯈꯣꯏꯒꯤ ꯂꯧ ꯂꯣꯛꯄ ꯂꯣꯏꯔꯕꯅꯤꯅ ꯍꯪꯒꯥꯝ ꯃꯔꯨ ꯍꯪꯒꯥꯝ ꯃꯔꯨꯗꯣ ꯑꯗꯨꯅꯦ ꯑꯗꯒꯤ ꯐꯗꯤꯒꯣꯝ ꯃꯔꯨꯅꯦ ꯑꯦ ꯑꯩꯈꯣꯏꯒꯤ ꯌꯦꯂꯥ ꯃꯇꯣꯟ ꯊꯠꯂ ꯆꯥꯕꯤꯗꯣ ꯑꯗꯨꯗꯤ ꯑꯗꯨꯒ ꯀꯣꯕꯤ ꯐꯨꯜꯅꯦ ꯑꯗꯒꯤ ꯐꯗꯤꯒꯣꯝ ꯃꯔꯨꯗꯣ ꯎꯝ ꯑꯪ ꯑꯪ ꯑꯪ ꯀꯣꯕꯤ ꯐꯨꯜ ꯑꯃ ꯑꯗꯨꯅꯦ ꯑꯗꯒꯤ ꯐꯗꯤꯒꯣꯝ ꯃꯔꯨꯗꯣ ꯑꯥ ꯑꯥ ꯃꯈꯜ ꯑꯅꯤꯗꯨ ꯑꯩꯈꯣꯏꯒꯤ ꯃꯅꯝ ꯅꯨꯡꯁꯤꯕ ꯑꯃ ꯂꯩꯕꯅꯦꯕ ꯑꯪ ꯃꯀꯥ ꯃꯀꯥ ꯊꯠꯂꯒ ꯆꯥꯕꯤ ꯑꯃ ꯑꯗꯨꯏ ꯑꯗꯨꯒ ꯑꯗꯨꯁꯨ ꯑꯩꯅ ꯂꯧꯅꯤꯡꯕ ꯑꯗꯨ ꯃꯣꯏ ꯍꯧꯖꯤꯛꯀꯤ ꯑꯃ ꯀꯣꯕꯤꯗꯣ ꯑꯗꯨꯁꯨ ꯃꯈꯜ ꯑꯅꯤ ꯁꯨꯏꯗꯅꯀꯣ ꯑꯩꯅ ꯑꯗꯨꯏ ꯗꯨꯒꯤꯗꯤ ꯍꯥꯏꯗꯤ ꯀꯣꯕꯤ ꯐꯨꯜꯗꯣ ꯑꯩꯅ ꯈꯔ ꯁꯪꯂꯞ ꯇꯥꯕꯤ ꯑꯃ ꯂꯩꯇ꯭ꯔꯥ ꯐꯨꯜ ꯈꯔ ꯆꯥꯎꯔꯞ ꯇꯧꯕꯗꯣ ꯑꯗꯨꯒꯤꯗꯨꯗ ꯑꯃꯨꯛ ꯄꯥꯝꯕ ꯑꯣ ꯑꯗꯨ ꯀꯩꯅꯣꯒꯤ ꯃꯃꯜꯗꯤ ꯀꯌꯥ ꯀꯌꯥ ꯄꯤꯒꯦ ꯎꯝ ꯑꯦꯍꯦ ꯑꯥ ꯐꯗꯤꯒꯣꯝ ꯃꯔꯨꯗꯨ ꯍꯥꯟꯅꯗꯤ ꯂꯨꯄꯥ ꯆꯥꯝꯃꯒ ꯑꯗꯨꯁꯨ ꯃꯃꯟ ꯍꯦꯟꯒꯠꯈꯔꯤꯕ꯭ꯔꯥ ꯍꯥꯏꯁꯦ ꯑꯂꯨ ꯑꯂꯨꯁꯦ ꯑꯂꯨ ꯆꯥꯔꯥꯗꯨꯗꯤ ꯑꯩꯅ ꯊꯥꯒꯦꯗꯅ ꯍꯥꯏꯗꯤ ꯃꯐꯝꯗꯣ ꯍꯧꯖꯤꯛ ꯁꯦꯝꯕꯅꯦ ꯁꯦꯝꯕꯗꯣ ꯈꯤꯇꯪ ꯂꯣꯏꯐꯥꯠꯇꯔꯤꯕ ꯍꯥꯏꯇꯥꯔꯦ ꯑꯗꯨꯅ ꯑꯩ ꯀꯣꯟꯅ ꯂꯧꯔꯒꯦ ꯑꯂꯨ ꯆꯥꯔ ꯀꯣꯕꯤꯒ ꯑꯗꯒꯤ ꯐꯗꯤꯒꯣꯝ ꯃꯔꯨꯗꯣ ꯑꯗꯨꯒꯤꯅ ꯍꯥꯟꯅ ꯑꯣꯏꯅ ꯍꯥꯏꯗꯤ ꯃꯐꯝꯗꯨ ꯁꯦꯝꯗꯣꯛꯑꯕꯅꯤꯅ ꯑꯗꯨ ꯍꯥꯟꯅ ꯇꯧꯈꯤꯒꯦ ꯍꯪꯒꯥꯝ ꯃꯔꯨꯗꯨꯒ ꯎꯝ ꯍꯣꯏ ꯍꯣꯏ ꯁꯦ ꯊꯝꯃꯦ ꯊꯝꯃꯦ ꯑꯣ ꯑꯗꯨꯏꯗꯤ ꯀꯩꯅꯣꯒꯤ ꯑꯃ ꯃꯣꯏ ꯀꯥꯞꯅꯅꯅꯉꯥꯏꯒꯤ ꯇꯤꯟꯒꯤ ꯍꯤꯗꯥꯛ ꯑꯃ ꯂꯩꯇ꯭ꯔꯅꯦ ꯀꯔꯤ ꯁꯨꯄꯔ ꯀꯤꯜꯂꯔ ꯍꯥꯏꯕ꯭ꯔꯥ ꯑꯃ ꯍꯥ ꯑꯣ ꯂꯩꯌꯦ ꯑꯣ ꯑꯗꯨ ꯑꯩ ꯑꯗꯨꯒꯨꯝꯕꯗꯨꯗꯤ ꯉꯁꯥꯏꯒꯤ ꯃꯣꯏꯒꯤ ꯍꯥꯏꯗꯤ ꯍꯧꯖꯤꯛꯀꯤ ꯀꯣꯕꯤꯒꯤꯗꯨꯗ ꯑꯣꯏꯅ ꯇꯥꯕ ꯇꯤꯟ ꯑꯃ ꯂꯩꯇ꯭ꯔꯅꯦ ꯑꯥ

ꯑꯦ ꯑꯣ ꯐꯔꯦ ꯑꯗꯣꯏꯗꯤ ꯑꯗꯨ ꯑꯣꯏꯅ ꯌꯦꯡꯉꯒ ꯑꯩ ꯂꯩꯅꯅꯉꯥꯏꯒꯤ ꯇꯧꯔꯒꯦ ꯑꯗꯨ ꯍꯧꯖꯤꯛ ꯗꯨꯀꯥꯟꯗ ꯂꯩꯔꯤꯕ꯭ꯔꯣ ꯅꯠꯇ꯭ꯔꯒꯅ ꯀꯗꯥꯏꯗ ꯊꯣꯡ ꯍꯥꯡꯉꯤꯕ꯭ꯔꯣ ꯍꯥꯡꯗꯕ꯭ꯔꯣ ꯗꯨꯀꯥꯟꯗꯨꯕꯨ ꯑꯣ ꯍꯣꯏ ꯍꯣꯏ ꯍꯣꯏ ꯍꯣꯏ ꯑꯪ